ꯖꯣꯃꯥꯇꯣ ꯃꯣꯔꯦ ꯕ꯭ꯔꯥꯟꯁ ꯔꯦꯁꯇꯨꯔꯦꯟ ꯑꯃ ꯍꯥꯡꯏ ꯑꯅꯧꯕ ꯑꯥꯏꯇꯦꯝ ꯚꯦꯁ ꯄꯤꯖꯥꯗꯤ ꯐꯪꯒꯗ꯭ꯔꯥ ꯑꯗꯣ ꯃꯥꯏꯒꯤ ꯄ꯭ꯔꯥꯏꯁꯁꯦ ꯀꯌꯥ ꯂꯩ ꯃꯣꯔꯦꯗ ꯑꯣꯏꯅ ꯗꯦꯂꯤꯚꯔꯤ ꯇꯧꯕ ꯌꯥꯒꯗ꯭ꯔꯥ ꯑꯩꯈꯣꯏ ꯃꯁꯖꯤꯠ ꯃꯅꯥꯛꯇ ꯄꯨꯡ ꯀꯌꯥꯗ ꯗꯦꯂꯤꯚꯔꯤ ꯇꯧꯕꯗꯤ ꯌꯥꯒꯅꯤ ꯁꯤ ꯃꯇꯝꯗ ꯄꯨꯡ ꯃꯉꯥꯒ ꯃꯤꯅꯤꯠ ꯃꯉꯥꯗ ꯄꯥꯝꯃꯤ ꯗꯦꯂꯤꯚꯔꯤ ꯇꯧꯕꯗꯣ ꯌꯥꯒꯗ꯭ꯔꯥ ꯌꯥꯔꯣꯏꯗ꯭ꯔꯥ